ꯁꯉꯥꯏ ꯐꯦꯁꯇꯤꯚꯦꯜ ꯍꯥꯏꯕꯁꯤ ꯑꯩꯈꯣꯏ ꯃꯅꯤꯄꯨꯔꯗ ꯋꯥꯟ ꯑꯣꯐ ꯗ ꯃꯣꯁ ꯌꯨꯅꯤꯛ ꯐꯦꯁꯇꯤꯚꯦꯜ ꯑꯃ ꯑꯣꯏꯌꯦ ꯁꯉꯥꯏ ꯐꯦꯁꯇꯤꯚꯦꯜ ꯍꯥꯏꯕꯁꯤ ꯖꯥꯠ ꯑꯃꯈꯛꯇꯤ ꯄꯨꯜꯂꯒ ꯇꯧꯕ ꯑꯗꯨꯒꯨꯝꯕ ꯐꯦꯁꯇꯤꯚꯦꯜ ꯅꯠꯇꯦ ꯃꯅꯤꯄꯨꯔꯗ ꯖꯥꯠ ꯂꯩꯔꯤꯕ ꯖꯥꯇꯤ ꯂꯩꯔꯤꯕ ꯃꯈꯩ ꯄꯨꯟꯁꯤꯜꯂꯦ ꯍꯥꯏꯔꯒ ꯇꯧꯕ ꯑꯗꯨꯒꯨꯝꯕ ꯀꯨꯝꯍꯩ ꯑꯃꯅꯤ ꯁꯉꯥꯏ ꯐꯦꯁꯇꯤꯚꯦꯜ ꯍꯥꯏꯕꯁꯤ ꯃꯁꯤꯅ ꯑꯩꯈꯣꯏꯒꯤ ꯑꯥꯏꯗꯦꯟꯇꯤꯇꯤ ꯑꯩꯅ ꯑꯗꯨꯅꯤ ꯃꯥꯅ ꯑꯗꯨꯅꯤ ꯍꯥꯏꯕꯁꯤ ꯑꯗꯨꯗ ꯁꯛ ꯇꯥꯛꯅꯤꯉꯥꯏ ꯑꯣꯏꯕ ꯑꯗꯨꯒꯨꯝꯕ ꯀꯨꯝꯍꯩ ꯑꯃꯅꯤ ꯍꯥꯏꯕꯁꯦ ꯍꯥꯏꯖꯅꯤꯡꯉꯤ